ꯑꯩꯅ ꯈ꯭ꯋꯥꯏꯗꯒꯤ ꯅꯨꯡꯉꯥꯏꯈꯤꯕ ꯃꯤꯀꯨꯞ ꯍꯥꯏꯔꯒꯗꯤ ꯑꯩ ꯀ꯭ꯂꯥꯁ ꯇꯦꯟꯒꯤ ꯑꯦꯛꯖꯥꯝ ꯄꯥꯁ ꯇꯧꯔꯒ ꯄꯩꯈꯥ ꯍꯥꯏꯗꯣꯔꯛꯄ ꯅꯨꯃꯤꯠꯇꯨꯗ ꯑꯩ ꯄꯥꯁ ꯇꯧꯕꯒꯤ ꯔꯤꯖꯜ ꯎꯈꯤꯕ ꯃꯤꯀꯨꯞꯇꯨꯅ ꯑꯩꯒꯤ ꯈ꯭ꯋꯥꯏꯗꯒꯤ ꯅꯨꯡꯉꯥꯏꯕ ꯃꯤꯀꯨꯞ ꯑꯣꯏꯈꯤ ꯅꯨꯃꯤꯠꯇꯨꯗ ꯑꯩꯒꯤ ꯄꯥꯁ ꯇꯧꯕꯗꯨ ꯑꯩꯒꯤ ꯂꯥꯏꯔꯤꯛ ꯀꯟꯅ ꯄꯥꯖꯔꯛꯄꯒꯤ ꯑꯩꯒꯤ ꯍꯣꯠꯅꯖꯃꯟꯒꯤ ꯑꯩꯅ ꯍꯣꯠꯅꯖꯔꯨꯕ ꯃꯌꯥꯝ ꯑꯗꯨꯒꯤ ꯑꯩ ꯁꯛꯁꯦꯁ ꯑꯣꯏꯕꯒꯤ ꯅꯨꯡꯉꯥꯏꯕꯗꯨ ꯐꯪꯂꯦ ꯍꯥꯏꯕꯒꯤ ꯅꯨꯡꯉꯥꯏꯕꯗꯨ ꯑꯩ ꯃꯤꯀꯨꯞꯇꯨꯗ ꯐꯥꯎꯖꯈꯤ ꯑꯗꯨꯒ ꯀ꯭ꯂꯥꯁ ꯇꯦꯟ ꯄꯥꯁ ꯇꯧꯕꯒꯤ ꯅꯨꯡꯉꯥꯏꯕ ꯈꯨꯅꯨꯡꯉꯥꯏꯗꯨꯗꯤ ꯍꯥꯏꯕꯗ ꯀꯥꯟꯅꯗ꯭ꯔꯦ ꯑꯗꯨꯛꯀꯤ ꯃꯇꯤꯛ ꯅꯨꯡꯉꯥꯏꯌꯦꯅ ꯑꯩ ꯍꯥꯏꯖꯒꯦ